ꯑꯩꯈꯣꯏ ꯍꯧꯖꯤꯛ ꯈꯣꯡꯖꯣꯝꯗꯤ ꯌꯧꯔꯦꯅ ꯍꯥꯏ ꯁꯤ ꯒꯦꯠ ꯅꯠꯇ꯭ꯔꯣ ꯁꯤꯕꯣ ꯁꯤꯗ ꯆꯪꯒꯗꯣꯏꯔꯣ ꯑꯣ ꯑꯩꯈꯣꯏ ꯆꯪꯗꯧꯔꯤꯁꯤꯅ ꯃꯦꯟ ꯒꯦꯠꯂꯣꯝꯗ ꯆꯪꯗꯣꯏꯔꯣ ꯁꯤꯀꯦꯟ ꯒꯦꯠ ꯆꯪꯗꯣꯏꯔꯣ ꯎꯝ ꯐꯖꯩꯅꯦ ꯁꯤꯗꯤ ꯑꯋꯥꯡꯕ ꯑꯃ ꯑꯥꯗ ꯎꯔꯤꯁꯦ ꯄꯤꯜꯂꯔ ꯑꯍꯨꯝ ꯌꯨꯡꯉꯒ ꯃꯤ ꯑꯃ ꯂꯦꯞꯄ꯭ꯔꯥ ꯀꯩꯅꯣ ꯇꯧꯔꯤꯁꯤ ꯑꯁꯤꯒꯤꯁꯤ ꯆꯪꯕꯗꯗꯤ ꯆꯠꯄꯗ ꯁꯨꯝ ꯈꯣꯡꯅ ꯆꯠꯄꯗ ꯃꯦ ꯀꯌꯥꯃꯨꯛꯇꯤ ꯆꯪꯒꯅꯤ ꯎꯝ ꯑꯣ ꯆꯤꯡ ꯃꯆꯥꯗꯅꯦꯕꯒꯣ ꯑꯗꯨꯗꯤ ꯀꯥꯕꯗꯤ ꯑꯩꯈꯣꯏꯒꯤ ꯁꯨꯝ ꯂꯤꯞꯀꯨꯝꯕꯅ ꯀꯥꯗꯣꯏꯔ ꯈꯣꯡꯅ ꯑꯗꯨꯝ ꯁ꯭ꯇ꯭ꯌꯔꯗ ꯀꯥꯗꯣꯏꯔꯣ

ꯎꯝ ꯎꯝ ꯍꯥꯟꯅ ꯑꯍꯜ ꯂꯝꯟ ꯃꯅꯤꯄꯨꯔꯒꯤ ꯀꯣ ꯑꯍꯜ ꯂꯃꯟꯁꯤꯡꯅ ꯄꯥꯏꯔꯝꯕ ꯊꯥꯡ ꯉꯥꯛꯇꯅꯦꯕ ꯎꯝ ꯅꯍꯥꯃꯨꯛꯁꯨ ꯐꯖꯈꯤꯕꯅꯦ ꯑꯗꯣ ꯎꯝ ꯎꯝ ꯐꯔꯦ ꯑꯗꯨꯗꯤ ꯆꯪꯉꯁꯤ ꯑꯗꯣ ꯑꯩ ꯑꯃꯨꯛꯇꯪ ꯀꯥꯅꯤꯉꯦ ꯁꯣꯝ ꯅꯥꯀꯟꯅ ꯁꯤ ꯌꯧꯔꯦ ꯁꯤ ꯄꯨꯈ꯭ꯔꯤꯒꯨꯝꯕ ꯑꯃ ꯂꯩꯅꯦꯀꯣ ꯁꯤꯅ ꯁꯨꯝ ꯄꯥꯛ ꯑꯣꯏꯅ ꯃꯌꯥꯝ ꯀꯣꯏꯅꯉꯥꯏ ꯁꯦꯝꯕ꯭ꯔꯥ ꯀꯃꯥꯏ ꯇꯧꯕꯅꯣ

ꯎꯝ ꯎꯝ ꯍꯥꯏꯗꯤ ꯃꯅꯤꯄꯨꯔꯗ ꯑꯗꯨꯝ ꯍꯥꯏꯔꯒ ꯍꯩꯀꯠ ꯂꯩꯀꯠ ꯇꯝꯕꯀꯥꯏꯅ ꯍꯥꯏꯕꯗꯨ ꯑꯗꯨ ꯇꯧꯕꯒꯤ ꯑꯣꯏꯔꯤꯔꯣ ꯎꯝ ꯎꯝ ꯑꯩꯁꯨ ꯅꯦꯠꯇꯗꯤ ꯈꯔ ꯌꯦꯡꯕ ꯆꯠꯂꯝꯗꯥꯏꯗ ꯑꯗꯅꯤ ꯑꯣ ꯐꯖꯩꯅꯦ ꯌꯥꯝꯅ ꯑꯗꯣ ꯃꯊꯛ ꯑꯁꯦ ꯀꯥꯔꯁꯦ ꯑꯗꯣ ꯁꯤꯒꯤ ꯎꯔꯤꯕ ꯁ꯭ꯇ꯭ꯌꯔꯁꯤꯗꯒꯤ ꯀꯥꯗꯣꯏꯅꯤꯀꯣ ꯋꯥꯡꯗꯤ ꯋꯥꯡꯉꯤꯍꯦ ꯎꯝ ꯎꯝ ꯎꯝ ꯎꯝ ꯑꯁꯣꯝ ꯅꯥꯀꯟꯗ ꯃꯤ ꯈꯔ ꯂꯩꯔꯤꯁꯤꯅ ꯑꯩꯈꯣꯏꯒꯤ ꯂꯥꯛꯄ ꯇꯨꯔꯤꯁ ꯂꯥꯛꯄ ꯑꯃꯨꯛ ꯑꯃꯨꯛ ꯀꯣꯏꯕ ꯂꯥꯛꯄꯁꯤꯡꯒꯤ ꯑꯆꯥ ꯑꯊꯛ ꯆꯥꯐꯝ ꯀꯩ ꯀꯩ ꯑꯣꯏꯔꯤꯔꯥ ꯀꯩꯅꯣ ꯎꯝ ꯑꯣ ꯐꯔꯦ ꯑꯗꯨꯗꯤ ꯀꯥꯔꯁꯦ ꯂꯥꯛꯑꯣ ꯐꯔꯦ ꯐꯔꯦ